ꯊꯧꯕꯥꯜ ꯗꯤꯁꯇ꯭ꯔꯤꯛꯇ ꯁ꯭ꯀꯨꯜ ꯑꯃꯁꯨꯡ ꯍꯣꯁꯄꯤꯇꯥꯜ ꯑꯐ ꯑꯐꯕ ꯀꯌꯥ ꯑꯃ ꯂꯩ ꯁ꯭ꯀꯨꯜ ꯑꯐꯕ ꯃꯌꯥꯝꯗꯨꯒꯤ ꯃꯅꯨꯡꯗ ꯀꯦ ꯑꯦꯝ ꯕ꯭ꯂꯨꯃꯤꯡ ꯍꯥꯏꯌꯔ ꯁꯦꯀꯦꯟꯗꯔꯤ ꯁꯤꯁꯨ ꯌꯥꯝꯅ ꯐꯩ ꯑꯃꯁꯨꯡ ꯑꯗ ꯊꯧꯕꯥꯜ ꯗꯤꯁꯇ꯭ꯔꯤꯛꯀꯤ ꯍꯣꯁꯄꯤꯇꯥꯜ ꯑꯁꯤ ꯌꯥꯝꯅ ꯐꯕ ꯑꯣꯏ ꯑꯗꯨꯒ ꯊꯧꯕꯥꯜ ꯗꯤꯁ꯭ꯇ꯭ꯔꯤꯛꯇ ꯂꯩꯔꯤꯕ ꯄ꯭ꯔꯥꯏꯚꯦꯠ ꯄ꯭ꯔꯥꯏꯚꯦꯠꯀꯤ ꯁ꯭ꯀꯨꯜ ꯑꯃꯁꯨꯡ ꯍꯣꯁꯄꯤꯇꯥꯜꯁꯤꯡꯁꯤꯁꯨ ꯌꯥꯝꯅ ꯐꯥꯕ ꯑꯣꯏ